ꯑꯩꯅ ꯅꯣꯡꯃ ꯑꯩꯈꯣꯏꯒꯤ ꯖꯤꯔꯤ ꯂꯝꯕꯤ ꯆꯠꯄꯁꯤꯗ ꯖꯤꯔꯤ ꯌꯧꯕ ꯃꯔꯝꯗ ꯅꯍꯥꯟꯋꯥꯏꯗꯤ ꯂꯝꯕꯤ ꯌꯥꯝ ꯐꯠꯂꯝꯗꯦ ꯂꯝꯕꯤ ꯌꯥꯝ ꯐꯠꯇꯕ ꯍꯥꯏꯗꯤ ꯂꯝꯕꯤꯗꯣ ꯍꯦꯛꯇ ꯑꯩꯈꯣꯏꯒꯤ ꯄꯨꯔꯥ ꯀꯩꯅꯣꯝꯅꯤ ꯍꯥꯏꯗꯤ ꯀꯣꯏꯂꯥꯁ ꯊꯥꯕ ꯂꯝꯕꯤꯁꯦ ꯄꯥꯛ ꯏꯎ ꯎꯈꯤꯗꯦ ꯑꯗꯨꯒ ꯂꯝꯕꯤ ꯐꯠꯇꯕ ꯍꯥꯏꯔꯒꯅ ꯑꯩꯈꯣꯏꯒꯤ ꯂꯩꯈꯣꯝ ꯑꯣꯏ ꯀꯩ ꯑꯣꯏ ꯒꯥꯔꯤꯒꯁꯦ ꯑꯩꯈꯣꯏ ꯁ꯭ꯂꯤꯞ ꯍꯦꯛꯇ ꯇꯥꯒꯟꯕꯤ ꯀꯩꯒꯨꯝꯕꯁꯦ ꯇꯧꯕꯅꯤꯅ ꯑꯗꯣ ꯑꯩꯈꯣꯏ ꯍꯟꯗꯛ ꯆꯠꯀꯗꯧꯔꯤꯕ ꯖꯔꯅꯤ ꯑꯁꯤ

ꯇꯧꯔꯁꯦ ꯑꯗꯣ ꯂꯝꯕꯤꯗ ꯂꯝꯍꯥꯡꯗ ꯒꯥꯔꯤ ꯌꯥꯔꯛꯇ꯭ꯔꯒꯁꯨ ꯑꯈꯣꯏꯅ ꯂꯦꯞꯄꯗ ꯑꯍꯤꯡꯗꯨꯗ ꯑꯗꯨꯝ ꯑꯗꯨꯋꯥꯏꯗ ꯆꯥꯅ ꯊꯛꯅꯕ ꯆꯦꯡ ꯆꯥꯛ ꯍꯋꯥꯏ ꯆꯦꯡꯋꯥꯏꯗꯤ ꯑꯦꯛꯁꯇ꯭ꯔꯥ ꯈꯔ ꯍꯥꯞꯆꯤꯜꯂꯒ ꯒ꯭ꯌꯥꯁꯅꯨꯡ ꯈꯔ ꯍꯥꯞꯆꯤꯜꯂꯒ ꯑꯦꯔꯦꯟꯖ ꯇꯧꯕꯅꯗꯤ ꯐꯒꯅꯤ